ꯁꯥꯔ ꯑꯩ ꯈꯨꯔꯨꯝꯖꯔꯤ ꯑꯩ ꯀꯣꯜ ꯇꯧꯔꯛꯄꯁꯦ ꯆꯥꯟꯗꯦꯜꯗꯒꯤꯅꯦ ꯑꯗꯣ ꯋꯦꯁꯀꯤ ꯃꯤꯅꯨꯁꯤꯄꯥꯜ ꯀꯥꯎꯟꯁꯤꯜꯗ ꯑꯩ ꯀꯝꯄ꯭ꯂꯦꯟ ꯈꯔ ꯊꯝꯖꯅꯤꯡꯉꯦ ꯑꯃꯣꯠ ꯑꯃꯣꯠ ꯑꯀꯥꯏꯁꯤꯡ ꯑꯗꯣ ꯈꯣꯝ ꯅꯕ ꯂꯧꯊꯣꯛꯅꯕ ꯂꯥꯛꯄꯈꯣꯏ ꯑꯗꯣ ꯐꯖꯅꯁꯨ ꯂꯥꯛꯄ ꯉꯝꯗꯦ ꯃꯣꯏ ꯗꯤꯜꯂꯦ ꯑꯗꯨꯝ ꯇꯧꯋꯦ ꯑꯗꯨꯒ ꯋꯦꯁ ꯈꯣꯏ ꯑꯩꯈꯣꯏ ꯁꯨꯃꯥꯡꯗꯒꯤ ꯋꯦꯁ ꯈꯣꯏꯁꯦ ꯌꯥꯝ ꯊꯟꯂꯛꯑꯦ ꯑꯗꯨꯒ ꯔꯤꯐ꯭ꯔꯦꯟꯁ ꯅꯝꯕꯔ ꯑꯗꯨꯝ ꯆꯦꯛ ꯇꯧꯕꯤꯌꯣ ꯑꯩꯁꯨ ꯑꯩꯅꯁꯨ ꯑꯗꯨꯝ ꯍꯥꯏꯒꯦ ꯃꯣꯏꯉꯣꯟꯗ ꯑꯗꯨꯝ ꯍꯥꯏꯕꯗꯤ ꯍꯥꯏꯈ꯭ꯔꯦ ꯌꯥꯝꯅ ꯑꯗꯨ ꯊꯧꯋꯥꯁꯨ ꯁꯥꯕꯤꯂꯛꯇ꯭ꯔꯦ ꯑꯗꯨꯅ ꯑꯩ ꯏꯁꯥꯃꯛꯅ ꯍꯥꯏꯖꯕꯅꯦ ꯑꯃꯣꯠ ꯑꯀꯥꯏꯁꯦ ꯌꯥꯝꯂꯛꯑꯦ ꯑꯗꯨ ꯅꯠꯇꯅ ꯑꯩꯈꯣꯏꯒꯤ ꯁꯨꯃꯥꯡꯒꯤ ꯂꯦꯇ꯭ꯔꯤꯟ ꯅꯠꯇꯅ ꯗ꯭ꯔꯥꯏ ꯋꯦꯁ ꯈꯣꯏ ꯌꯥꯝꯂꯛꯄꯗꯨꯅ ꯅꯣꯡꯆꯨ ꯅꯨꯡꯁꯥꯗꯁꯨ ꯌꯥꯝꯂꯛꯑꯦ ꯍꯨꯟꯗꯣꯛꯂꯛꯐꯝ ꯂꯩꯇ꯭ꯔꯕꯅꯤꯅ ꯑꯗꯨꯝ ꯈꯥꯛꯂꯒ ꯊꯝꯂꯗꯤ ꯅꯝꯊꯤꯔꯛꯄ ꯆꯥꯡꯁꯁꯨ ꯂꯩ ꯑꯗꯨꯅ ꯊꯨꯗꯅ ꯈꯪꯕꯤꯗꯨꯅ ꯑꯩ ꯅꯣꯏꯉꯣꯟꯗ ꯍꯥꯏꯖꯔꯤ ꯑꯗꯨ ꯇꯥꯕꯤꯗꯨꯅ ꯑꯩꯒꯤ ꯔꯤꯐ꯭ꯔꯦꯟꯁ ꯁꯥꯔꯕꯤꯁ ꯑꯩꯒꯤ ꯔꯤꯐ꯭ꯔꯦꯟꯁ ꯅꯝꯕꯔꯗꯨ ꯑꯗꯨꯒꯤ ꯃꯇꯨꯡ ꯏꯟꯅ ꯑꯩ ꯍꯥꯏꯖꯕꯅꯤ ꯑꯗꯨ ꯂꯧꯕꯤꯌꯣ ꯁꯥꯔꯕꯤꯁ ꯑꯃꯣꯠ ꯑꯀꯥꯏ ꯗꯁꯕꯤꯟꯒꯨꯝꯕ ꯌꯥꯝꯂꯛꯑꯦ ꯑꯗꯨ ꯅꯠꯇꯅ ꯑꯩꯈꯣꯏꯒꯤ ꯂꯩꯀꯥꯏꯒꯤꯁꯨ ꯑꯩꯅ ꯃꯔꯨꯑꯣꯏꯅ ꯐꯤꯚꯝꯁꯦ ꯄꯨꯖꯔꯛꯄꯅꯤꯅ ꯋꯦꯁ ꯌꯥꯝꯂꯛꯄꯁꯦ ꯆꯥꯡꯁ ꯌꯥꯝ ꯑꯣꯏꯌꯦ ꯑꯗꯨꯅ ꯍꯥꯏꯖꯔꯤ